ꯑꯩꯈꯣꯏꯒꯤ ꯂꯝꯁꯦ ꯋꯥꯇꯔ ꯄꯣꯂꯨꯁꯟꯗꯤ ꯌꯥꯝꯅ ꯊꯣꯛꯑꯦ ꯍꯥꯏꯗꯤ ꯑꯩꯈꯣꯏ ꯁꯤꯗ ꯄꯣꯠ ꯏꯁꯤꯡꯗ ꯂꯣꯏꯃꯛꯁꯤ ꯅꯝꯕꯨꯜ ꯇꯨꯔꯦꯜꯅ ꯑꯃ ꯂꯩ ꯁꯤꯗ ꯂꯣꯏꯅꯃꯛ ꯑꯐꯠꯇꯕ ꯄ꯭ꯂꯥꯁꯇꯤꯛꯇꯩ ꯀꯩꯗꯩ ꯂꯣꯏꯅꯃꯛ ꯂꯥꯡꯊꯔꯦ ꯑꯗꯨꯒ ꯂꯝꯕꯤꯗꯁꯨ ꯂꯣꯏꯅ ꯂꯪꯊꯔꯦ ꯑꯗꯣ ꯁꯔꯀꯥꯔꯅꯗꯤ ꯀꯩꯅꯣ ꯇꯧꯅꯕ ꯈꯣꯝꯒꯠꯂꯒ ꯑꯗꯨꯁꯤꯡꯗꯣ ꯈꯣꯝꯒꯠꯂꯒ ꯁꯦꯡꯗꯣꯛꯄ ꯈꯣꯠꯄ ꯇꯧꯕꯗꯤ ꯇꯧꯗꯤ ꯇꯧꯋꯦ ꯑꯗꯨꯗꯨꯒ ꯇꯧꯔꯁꯨ ꯀꯩꯝ ꯀꯥꯟꯅꯗꯦ ꯑꯗꯨꯝ ꯍꯥꯏꯗꯤ ꯑꯩꯈꯣꯏ ꯄ꯭ꯔꯖꯥꯁꯤꯡꯅꯁꯨ ꯐꯖꯅ ꯁꯤꯖꯤꯟꯅꯗ꯭ꯔꯕꯅꯤꯅ ꯃꯣꯏꯅ ꯑꯃꯨꯛ ꯑꯃꯨꯛ ꯈꯣꯝꯒꯠꯂꯝꯃꯅꯤ ꯑꯃꯨꯛ ꯁꯦꯡꯗꯣꯛꯑꯃꯅꯤ ꯃꯣꯏꯅ ꯑꯃꯨꯛ ꯂꯪꯊꯔꯕꯅꯤꯅ ꯄꯣꯂꯨꯁꯟꯗꯣ ꯑꯗꯨꯝ ꯊꯣꯛꯑꯒ ꯍꯥꯏꯗꯤ ꯑꯗꯨꯝ ꯂꯩꯔꯦ ꯁꯨꯛꯉꯝ ꯀꯩꯅꯣ ꯇꯧꯕꯁꯦ ꯉꯝꯗ꯭ꯔꯦ ꯐꯒꯠꯄꯁꯦ ꯉꯝꯗ꯭ꯔꯦ ꯑꯗꯨꯒ ꯂꯝꯕꯤꯁꯤꯡꯗꯁꯨ ꯑꯗꯨꯝ ꯂꯪꯊꯣꯛꯑꯦ ꯗꯁꯕꯤꯟꯁꯤꯁꯨ ꯐꯖꯅ ꯍꯥꯏꯗꯤ ꯗꯁꯕꯤꯟꯁꯦ ꯌꯨꯝ ꯌꯨꯝꯗꯒꯤ ꯑꯩꯈꯣꯏꯅ ꯂꯪꯊꯣꯛꯄꯗꯨꯈꯛ ꯅꯠꯇꯕ ꯗꯁꯕꯤꯟ ꯀꯩꯅꯣ ꯂꯥꯛꯑꯒ ꯒꯥꯔꯤꯁꯦ ꯂꯥꯛꯑꯒ ꯑꯃꯨꯛ ꯈꯣꯝꯒꯠꯂꯒ ꯑꯃꯨꯛ ꯄꯨꯔꯒ ꯑꯃꯨ ꯃꯨꯅꯤꯁꯤꯄꯥꯂꯤꯇꯤꯁꯤꯅ ꯐꯖꯅ ꯁꯦꯝꯃꯤꯅꯦꯕ ꯁꯦꯝꯃꯁꯨ ꯁꯨꯛꯌꯥ ꯌꯥꯗ꯭ꯔꯦ ꯑꯩꯈꯣꯏꯒꯤ ꯃꯅꯤꯄꯨꯔꯁꯦ